ꯏꯌꯥꯝꯕ ꯑꯩ ꯐ꯭ꯂꯥꯏꯠꯁꯨ ꯅꯪꯗ꯭ꯔꯦ ꯃꯇꯝꯁꯨ ꯃꯥꯡꯉꯦ ꯑꯩ ꯁꯦꯜ ꯄꯤ ꯉꯝꯃꯔꯣꯏ ꯑꯩ ꯅꯣꯏ ꯃꯔꯨꯞ ꯑꯗꯨ ꯑꯗꯥ ꯈꯪꯗꯦꯗ ꯌꯦꯡꯉꯣ ꯐ꯭ꯂꯥꯏꯠ ꯇꯤꯛꯀꯦꯠꯀꯤ ꯄꯩꯁꯥꯁꯨ ꯃꯥꯡꯉꯦ ꯃꯇꯝꯁꯨ ꯃꯥꯡꯉꯦ ꯉꯁꯥꯏꯗꯩ ꯉꯥꯏꯔꯦ ꯁꯨꯡꯂꯥꯛ ꯂꯥꯛꯇꯦ ꯀꯩꯔꯤꯅꯣ ꯑꯩ ꯐꯣꯟ ꯇꯧꯔꯤ ꯃꯌꯥꯝꯗꯨ ꯌꯦꯡꯉꯨꯅꯦ ꯉꯝꯃꯔꯣꯏꯗꯤ ꯉꯝꯃꯔꯣꯏ ꯍꯥꯏꯔꯛ ꯌꯥꯗ꯭ꯔꯣ ꯐꯣꯟ ꯀꯌꯥꯔꯛꯅꯣ ꯇꯧꯔꯤꯗꯨꯕꯨ ꯅꯪꯒꯤ ꯑꯗꯨ ꯑꯗꯥ ꯑꯩ ꯈꯪꯗꯦ ꯑꯩ ꯍꯥꯟꯅꯩ ꯃꯐꯝꯇꯨꯐꯥꯎ ꯊꯤꯜꯂꯝꯃꯨ ꯁꯦꯜꯂꯥ ꯑꯩ ꯄꯤ ꯉꯝꯃꯣꯏ